ꯃꯅꯤꯄꯨꯔꯒꯤ ꯀꯜꯆꯔ ꯑꯃꯁꯤꯡ ꯃꯥꯒꯤ ꯍꯤꯁꯇ꯭ꯔꯤ ꯑꯁꯤꯒ ꯌꯥꯝꯅ ꯏꯟꯇꯔꯀꯅꯦꯛꯇꯦꯠ ꯑꯣꯏꯕ ꯍꯥꯏꯕꯗꯤ ꯃꯩꯍꯧꯔꯣꯜꯗꯒꯤ ꯍꯥꯏꯔꯤꯕ ꯀꯜꯆꯔꯒ ꯑꯗꯒꯤ ꯍꯤꯁꯇ꯭ꯔꯤꯒ ꯁꯥꯒꯣꯟꯅꯔꯛꯑꯒ ꯂꯥꯛꯄ ꯑꯗꯨꯒꯨꯝꯕ ꯂꯝꯗꯝ ꯑꯃꯅꯦ ꯃꯅꯤꯄꯨꯔ ꯑꯁꯤ ꯃꯅꯤꯄꯨꯔꯒꯤ ꯀꯜꯆꯔ ꯑꯦꯟ ꯇ꯭ꯔꯦꯗꯤꯁꯟ ꯃꯁꯥꯒꯤ ꯂꯩꯖꯔꯤꯕꯁꯤ ꯌꯥꯝꯅ ꯇꯣꯞ ꯇꯣꯞꯄ ꯌꯥꯝꯅ ꯐꯖꯕ ꯑꯗꯒꯤ ꯄ꯭ꯔꯤꯊꯤꯕꯤꯒꯤ ꯃꯥꯂꯦꯝꯒꯤ ꯑꯇꯣꯞꯄ ꯃꯐꯝꯁꯤꯡꯗ ꯖꯒꯥ ꯖꯒꯥꯁꯤꯡꯗ ꯆꯠꯅꯗꯕ ꯐꯪꯗꯕ ꯃꯅꯤꯄꯨꯔꯗ ꯈꯛꯇꯗ ꯆꯠꯅꯕ ꯑꯗꯨꯒꯨꯝꯕ ꯀꯜꯆꯔ ꯑꯃꯁꯨꯡ ꯇ꯭ꯔꯦꯗꯤꯁꯟꯅꯦ ꯑꯗꯨꯅ ꯃꯅꯤꯄꯨꯔꯒꯤ ꯍꯤꯁꯇ꯭ꯔꯤꯗ ꯍꯥꯟꯅꯗꯒꯤꯁꯨ ꯍꯧꯅ ꯑꯗꯨꯝ ꯃꯌꯦꯛ ꯂꯥꯅ ꯂꯩꯔꯛꯏ ꯑꯗꯨ ꯇꯨꯡ ꯀꯣꯏꯅꯁꯨ ꯖꯦꯅꯦꯔꯦꯁꯟ ꯖꯦꯅꯦꯔꯦꯁꯟꯗꯁꯨ ꯍꯥꯏꯔꯤꯕ ꯀꯜꯆꯔ ꯑꯃꯁꯨꯡ ꯇ꯭ꯔꯦꯗꯤꯁꯟ ꯑꯁꯤ ꯃꯨꯠꯇꯅ ꯑꯗꯨꯝ ꯂꯩꯈꯤꯒꯅꯤ